ꯑꯩꯅ ꯆꯦꯜꯂꯤꯉꯥꯏꯗ ꯇꯥꯅꯕ ꯑꯗꯨꯝꯅ ꯑꯩꯈꯣꯏꯗꯒꯤ ꯄꯣꯠꯀꯥꯁꯀꯨꯝꯕꯗꯤ ꯑꯩꯒꯤ ꯏꯁꯩꯗꯤ ꯅꯣꯡꯃꯩ ꯇꯥꯗꯦꯕꯀꯣ ꯍꯥꯏꯕꯁꯦ ꯑꯩꯒꯤ ꯐꯣꯟꯗꯨꯗ ꯀꯩꯅꯣ ꯔꯟꯅꯤꯡꯒꯤ ꯆꯦꯟꯕꯒꯤ ꯑꯦꯞ ꯑꯃ ꯗꯥꯎꯟꯂꯣꯠ ꯇꯧꯔꯒ ꯑꯗꯨꯗꯒꯤ ꯌꯦꯡꯉꯒ ꯑꯩꯁꯦ ꯏꯁꯇꯦꯞꯁ ꯀꯌꯥꯃꯨꯛ ꯆꯪꯕ ꯌꯥꯏ ꯑꯗꯨꯒ ꯑꯩ ꯈꯔ ꯊꯨꯒꯗꯕ꯭ꯔ ꯇꯞ ꯇꯞꯅ ꯑꯣꯏ ꯆꯦꯟꯕꯁꯨ ꯁꯤ ꯃꯇꯝ ꯌꯥꯎꯒꯗ꯭ꯔ ꯑꯗꯨꯒꯨꯝꯕ ꯑꯣꯏꯅ ꯌꯦꯡꯉꯒ ꯆꯦꯟꯕꯅꯤꯕ ꯑꯗꯨꯅ ꯑꯩꯁꯦ ꯏꯁꯩꯗꯤ ꯇꯥꯔꯒ ꯆꯦꯟꯕꯗꯨꯗꯤ ꯇꯧꯗꯦ ꯑꯗꯨ ꯀꯤꯂꯣꯃꯤꯇꯔ ꯇꯔꯥꯒꯨꯝꯕ ꯇꯔꯥꯃꯉꯥꯒꯨꯝꯕꯁꯤꯅ ꯑꯩ ꯉꯁꯤ ꯁꯤꯐꯥꯎ ꯌꯧꯒꯦ ꯑꯣꯏꯅ ꯈꯜꯂꯒ ꯑꯗꯨꯒꯤ ꯑꯗꯨꯝ ꯌꯦꯡꯉꯒ ꯆꯦꯟꯕꯅꯤꯅ ꯑꯗꯨꯒꯤ ꯑꯣꯏꯅ ꯑꯩꯁꯦ ꯑꯩꯒꯤ ꯋꯥꯔꯛꯐꯝꯁꯤꯡ ꯑꯗꯨ ꯌꯦꯡꯉꯒ ꯑꯈꯟꯅꯕ ꯑꯃ ꯇꯧꯏꯕꯀꯣ ꯑꯗꯨꯅ ꯉꯝꯕꯅꯤꯅ ꯅꯠꯇ꯭ꯔꯗꯤ ꯑꯩꯗꯤ